ꯍꯂꯣ ꯍꯂꯣ ꯑꯧ ꯎꯝ ꯅꯨꯡꯉꯥꯏꯔꯤꯌꯦ ꯑꯉꯥꯡꯒꯩ ꯀꯃꯥꯏꯅ ꯇꯧꯔꯤꯒꯦ ꯎꯝ ꯅꯨꯡꯉꯥꯏꯔꯤ ꯌꯥꯎꯁꯪ ꯀꯃꯥꯏꯅ ꯇꯧꯒꯤꯒꯦ ꯀꯥꯃꯏꯅ ꯇꯧꯗꯣꯏꯅꯣ ꯑꯩꯁꯨ ꯑꯉꯥꯡꯒꯩ ꯌꯥꯎꯁꯪ ꯏꯁꯄꯣꯔꯠ ꯌꯥꯎꯅꯤ ꯆꯠꯈꯤ ꯍꯣꯔꯦꯟ ꯉꯥꯏꯍꯥꯛ ꯊꯣꯛꯎꯒꯗ꯭ꯔꯥ ꯈꯪꯗꯦ ꯌꯦꯡꯕ ꯈꯪꯗꯦꯗ ꯃꯇꯝ ꯃꯇꯝꯒꯤ ꯑꯦꯟꯁꯥꯡ ꯍꯥꯏꯗꯨꯅꯤꯗ ꯀꯔꯤꯅ ꯍꯥꯎꯋꯤ

ꯎꯝ ꯈꯔꯕꯨꯗꯤ ꯑꯗꯨꯝ ꯑꯗꯨꯒ ꯂꯩꯁꯨ ꯑꯌꯥꯝꯕ ꯂꯩꯗ ꯑꯉꯥꯡꯒꯩꯅ ꯅꯪ ꯑꯉꯥꯡ ꯀꯩꯀꯩ ꯁꯥꯟꯅꯔꯤꯒꯦ ꯀꯩꯀꯩ ꯌꯥꯎꯗꯣꯏꯅꯣ ꯃꯥꯏꯗꯨꯕꯣ ꯎꯝ

ꯌꯥꯗꯦꯗ ꯍꯟꯗꯛꯇꯤ ꯂꯧꯁꯦ ꯎꯍꯧꯗꯦ ꯏꯁꯤꯡ ꯆꯥꯎꯗꯅ ꯂꯧ ꯑꯝꯇ ꯂꯣꯛꯍꯧꯗꯦꯗ ꯍꯥꯇꯦ ꯍꯥꯇꯦ ꯇꯧꯔ ꯆꯥꯔꯤ ꯎꯃ ꯀꯥꯏꯌꯦ ꯑꯗꯨꯒꯤꯗꯤ ꯏꯁꯤꯡ ꯆꯥꯎꯗꯅ ꯂꯧꯒ ꯑꯝꯇ ꯂꯣꯛꯇ꯭ꯔꯦꯗ

ꯂꯣꯏ ꯁꯤꯔꯤꯝꯅꯤꯅꯦ ꯑꯦꯁ ꯑꯗꯨ ꯑꯗꯨꯁꯨ ꯌꯥꯎꯋꯤ ꯆꯥꯎꯗꯕ ꯃꯐꯝ ꯑꯝꯕꯧ ꯌꯥꯎꯗꯦꯗ ꯆꯥꯎꯏ ꯀꯌꯥ ꯌꯥꯎꯗꯦ

ꯍꯣꯏ ꯍꯣꯏ ꯀꯣꯏꯊꯣꯔꯛꯀꯦ ꯀꯩꯅꯣꯝꯃ ꯆꯥꯅꯅꯕ ꯎꯅꯗꯕꯁꯨ ꯀꯨꯏꯔꯦ ꯌꯦꯟꯕꯨꯗꯤ ꯈꯔ ꯂꯩ ꯉꯥꯅꯨꯁꯨ ꯂꯩ ꯀꯅꯥ ꯀꯅꯥ ꯂꯥꯛꯇꯣꯏꯅꯣ ꯑꯉꯥꯡꯒꯩꯒ ꯂꯥꯛꯇꯣꯏꯔꯣ

ꯍꯣꯏ ꯍꯣꯏ

ꯀꯔꯤ ꯑꯦꯟꯁꯥꯡ ꯍꯥꯎꯔꯤ ꯍꯥꯏꯗꯣꯏꯅꯣ ꯈꯪꯗ꯭ꯔꯦꯗ ꯃꯇꯝ ꯃꯇꯝꯒꯤ ꯑꯦꯟꯁꯥꯡ ꯍꯥꯏꯗꯨꯅꯤ

ꯑꯣ

ꯑꯗꯨꯗꯤ ꯏꯇꯥꯎꯗꯤ ꯍꯥꯎꯅ ꯍꯥꯎꯅ ꯌꯥꯝ ꯍꯥꯎꯅ ꯆꯥꯔꯤꯖꯥꯠꯅꯤ

ꯎꯝ

ꯑꯩꯈꯣꯏꯔꯣꯝꯗ ꯑꯗꯨꯝ

ꯈꯪꯗ꯭ꯔꯦ ꯏꯇꯥꯎ ꯀꯩꯀꯩ ꯀꯩꯀꯩ ꯂꯥꯛꯇꯤ ꯂꯥꯛꯎꯅꯦ

ꯎꯝ

ꯎꯝ ꯎꯝ